ꯍꯜꯂꯣ ꯇꯥꯕ꯭ꯔꯥ ꯅꯨꯡꯉꯥꯏꯔꯤꯕ꯭ꯔꯣ ꯑꯗꯨ ꯅꯣꯏ ꯍꯟꯗꯛ ꯁꯤꯔꯣꯏ ꯂꯤꯂꯤꯒꯤ ꯐꯦꯁꯇꯤꯕꯦꯜꯗ ꯂꯥꯛꯀꯦꯔ ꯌꯥꯝ ꯂꯥꯛꯑꯣ ꯑꯩꯈꯣꯏ ꯂꯣꯏꯅ ꯅꯨꯡꯉꯥꯏꯃꯤꯟꯅꯁꯦ ꯂꯥꯛꯑꯣ ꯍꯧꯖꯤꯛ ꯃꯦ ꯂꯥꯁ ꯋꯤꯛꯇꯒꯤ ꯁꯥꯠꯄ ꯍꯧꯕꯅꯦ ꯑꯗꯨ ꯃꯇꯝ ꯃꯦ ꯂꯥꯁ ꯋꯤꯛꯇꯒꯤ ꯁꯥꯠꯄ ꯍꯧꯔꯒ ꯖꯨꯟ ꯑꯗꯨꯋꯥꯏꯗ ꯑꯗꯨꯝ ꯑꯗꯨꯝ ꯐꯖꯩꯗ ꯑꯗꯨꯝ ꯂꯩ ꯁꯥꯠꯇ꯭ꯔꯁꯨ ꯆꯤꯡꯁꯦ ꯌꯥꯝ ꯀꯣꯏꯕ ꯌꯥꯝ ꯅꯨꯡꯉꯥꯏꯌꯦꯕ ꯀꯣꯏꯕ ꯂꯥꯛꯑꯣ

ꯀꯔꯤ ꯄꯨꯔꯛꯄꯤꯒꯦꯔ ꯑꯗꯨ ꯑꯁꯤꯗ ꯍꯟꯗꯛꯇꯤ ꯃꯤ ꯐꯣꯔꯦꯟꯅꯔꯁꯤꯡꯁꯤꯡꯁꯨ ꯌꯥꯝ ꯂꯥꯛꯀꯅꯤꯅ ꯍꯥꯏꯔꯒ ꯂꯩꯌꯦ ꯄꯥꯎ ꯇꯥꯏꯌꯦ ꯍꯟꯗꯛꯇꯤ ꯅꯍꯥꯟꯒꯤ ꯅꯍꯥꯟꯒꯤꯒꯨꯝꯅ ꯇꯧꯒꯗꯧꯕ ꯃꯥꯟꯗꯦ ꯍꯟꯗꯛꯅ ꯐꯖꯒꯗꯧ ꯃꯥꯜꯂꯦ ꯑꯩꯁꯨ ꯑꯩꯁꯨ ꯐꯖꯅ ꯈꯪꯗꯦ ꯑꯗꯨ ꯑꯩꯈꯣꯏ ꯄꯥꯎꯃꯥꯏꯗꯒꯤꯁꯨ ꯌꯥꯝ ꯁꯤꯡꯒꯔ ꯃꯤ ꯑꯐꯥꯎꯕ ꯑꯃ ꯂꯥꯛꯀꯅꯦꯅ ꯇꯥꯏ ꯃꯤꯡꯗꯣ ꯑꯩ ꯀꯥꯎꯈ꯭ꯔꯦ ꯂꯥꯛꯂꯒ ꯌꯦꯡꯉꯣ ꯍꯥ ꯀꯔꯤ ꯍꯥꯏꯕ ꯑꯩꯅ ꯄꯤꯛꯑꯞ ꯇꯧꯕ ꯂꯥꯛꯀꯦ ꯅꯪꯕꯨ ꯅꯪ ꯂꯝꯕꯤ ꯈꯪꯗ꯭ꯔꯗꯤ ꯑꯩꯅ ꯄꯤꯛꯑꯞ ꯇꯧꯕ ꯂꯥꯛꯀꯦꯕ ꯑꯩꯈꯣꯏꯗ ꯂꯩꯒꯦ ꯍꯥꯏꯔꯁꯨ ꯂꯩꯌꯣ ꯅꯣꯏꯅ ꯍꯣꯇꯦꯜꯗ ꯐꯝꯅꯤꯡꯉꯗꯤ ꯍꯣꯇꯦꯜꯗꯁꯨ ꯐꯝꯕ ꯌꯥꯏꯌꯦ ꯍꯣꯇꯦꯜꯁꯨ ꯑꯩꯈꯣꯏꯅ ꯕꯨꯛ ꯇꯧꯕꯤꯒꯦ ꯅꯣꯏꯅ ꯂꯥꯛꯀꯦ ꯍꯥꯏꯔꯗꯤꯀꯣ ꯑꯗꯣ ꯍꯣꯇꯦꯜꯒꯤ ꯃꯃꯜꯗꯤ ꯐꯖꯅ ꯇꯥꯡꯕꯗꯤ ꯇꯥꯡꯒꯧꯗꯕ ꯃꯥꯜꯂꯦ ꯅꯣꯏꯅ ꯂꯩꯅꯤꯡꯉꯗꯤ ꯂꯩꯌꯣ ꯑꯗꯣ ꯑꯩꯈꯣꯏ ꯌꯨꯝꯗ ꯂꯩꯒꯦ ꯍꯥꯏꯔꯁꯨ ꯂꯩꯕ ꯂꯥꯛꯑꯣ ꯑꯩꯈꯣꯏ ꯌꯨꯝꯗ ꯑꯣꯏꯅ ꯂꯩꯕ ꯂꯥꯛꯑꯣ ꯉꯥꯏꯔꯒ ꯂꯩꯔꯝ ꯑꯗꯨꯗꯤ ꯀꯣ ꯑꯥ ꯑꯥ ꯑꯣꯀꯦ ꯑꯣꯀꯦ ꯑꯦ ꯑꯦ ꯑꯦ ꯌꯥꯝ ꯅꯨꯡꯉꯥꯏꯔꯦꯗ